ꯑꯩꯒꯤ ꯃꯤꯡꯅ ꯑꯌꯨꯕ ꯀꯧꯋꯤ ꯑꯩꯒꯤ ꯂꯩꯐꯝꯅ ꯈꯦꯂꯥꯈꯣꯡꯗꯒꯤꯅꯤ ꯑꯩ ꯅꯨꯄꯤ ꯊꯤꯔꯦ ꯑꯩꯒꯤ ꯅꯨꯄꯤꯒꯤ ꯃꯃꯤꯡꯅ ꯁꯖꯥ ꯀꯧꯋꯤ ꯃꯍꯥꯛ ꯀ꯭ꯋꯥꯛꯇꯥ ꯊꯤꯡꯉꯦꯟꯗꯒꯤꯅꯤ ꯃꯍꯥꯛꯀ ꯑꯩꯒ ꯏꯆꯥ ꯑꯅꯤ ꯂꯩꯔꯦ ꯏꯆꯥ ꯅꯨꯄꯥ ꯅꯨꯄꯤ ꯑꯃ ꯅꯨꯄꯥ ꯑꯃꯅꯤ ꯅꯨꯄꯤ ꯑꯃ ꯅꯨꯄꯥ ꯑꯃ ꯅꯨꯄꯤ ꯑꯃ ꯑꯩꯒꯤ ꯏꯆꯥ ꯅꯨꯄꯥꯒꯤ ꯃꯃꯤꯡ ꯑꯌꯥꯖ ꯀꯧꯋꯤ ꯃꯍꯥꯛ ꯀ꯭ꯂꯥꯁ ꯇꯨ ꯀꯥꯔꯦ ꯁꯤꯁꯤꯑꯦꯟ ꯍꯥꯌꯥꯔ ꯁꯦꯀꯦꯟꯗꯔꯤ ꯁ꯭ꯀꯨꯜꯗ ꯀꯥꯕꯅꯤ ꯑꯩꯒꯤ ꯏꯆꯥ ꯅꯨꯄꯤ ꯑꯗꯨ ꯄꯤꯛꯏ ꯃꯍꯥꯛꯀꯤ ꯃꯃꯤꯡꯅ ꯁꯖꯤꯗꯥ ꯀꯧꯋꯤ ꯃꯍꯥꯛ ꯀ꯭ꯂꯥꯁ ꯅꯖꯔꯤ ꯀꯥꯔꯤ ꯁꯤꯁꯤꯑꯦꯜꯗ